ꯊꯥꯔꯠ ꯑꯣꯛꯇꯣꯕꯔ ꯇꯨ ꯊꯥꯎꯖꯟ ꯐꯣꯔ ꯖꯅꯋꯥꯔꯤ ꯇꯨ ꯊꯥꯎꯖꯟ ꯇꯨ ꯐꯥꯏꯚ ꯐꯦꯕꯋꯥꯔꯤ ꯇꯨ ꯊꯥꯎꯖꯟ ꯁꯤꯛꯁ ꯁꯤꯛꯁ ꯖꯨꯟ ꯇꯨ ꯊꯥꯎꯖꯟ ꯐꯥꯏꯚ ꯁꯕꯦꯟ ꯖꯨꯂꯥꯏ ꯇꯨ ꯊꯥꯎꯖꯟ ꯑꯦꯠ ꯑꯦꯟ